ꯍꯂꯣ ꯍꯂꯣ ꯁꯤ ꯀꯣꯜ ꯂꯤꯛ ꯌꯣꯟꯕ ꯗꯨꯀꯥꯟꯗꯨꯔꯣ ꯑꯩ ꯏꯆꯥꯅꯨꯄꯤꯒꯤ ꯄꯣꯠ ꯆꯩ ꯈꯔ ꯂꯧꯒꯦꯅ ꯇꯧꯕꯅꯤ ꯃꯥꯒꯤ ꯂꯨꯍꯣꯡꯕꯒꯤ ꯄꯤꯅꯉꯥꯏꯅꯦꯅ ꯑꯗꯨ ꯃꯃꯟꯗꯨ ꯀꯌꯥ ꯀꯌꯥ ꯁꯥꯔꯤ ꯖꯥꯠꯅꯣ ꯑꯥ ꯈꯨꯖꯥꯏꯀꯗꯨꯅ ꯀꯌꯥ ꯄꯤꯔꯤ ꯖꯥꯠꯅꯣ ꯂꯩꯌꯦ ꯇꯞꯀꯗꯨꯅ ꯀꯌꯥ ꯄꯤꯔꯤ ꯖꯥꯠꯅꯣ ꯎꯝ ꯑꯗꯨ ꯍꯧꯖꯤꯛꯇꯤ ꯄꯣꯠꯁꯤ ꯑꯐꯕ ꯐꯠꯇꯕꯁꯨ ꯌꯥꯎꯏ ꯅꯍꯥꯟ ꯈꯔ ꯂꯨꯕꯗꯨꯁꯨ ꯆꯦꯈꯥꯏꯔꯛꯄ ꯀꯩꯗꯧꯔꯛꯄ ꯈꯔ ꯑꯗꯨꯝ ꯌꯥꯎꯔꯛꯏꯅꯦ ꯅꯣꯏ ꯀꯣꯜ ꯂꯤꯛꯁꯤ ꯈꯤꯇꯪ ꯐꯕ ꯋꯥꯠꯄꯒꯨꯝ ꯇꯧꯋꯤ ꯈꯤꯇꯪ ꯐꯕ ꯌꯦꯡꯉꯒ ꯊꯝꯃꯗꯤ ꯐꯒꯗꯃꯤ ꯑ ꯗꯨꯀꯥꯟꯁꯤ ꯄꯨꯡ ꯀꯌꯥꯗꯀꯗꯤ ꯍꯥꯡꯕ ꯖꯥꯠꯅꯣ ꯂꯣꯟꯕ ꯃꯇꯝꯅ ꯀꯔꯝ ꯀꯥꯟꯗ ꯂꯣꯜꯂꯤ ꯖꯥꯠꯅꯣ ꯑꯣ ꯑꯗꯨꯗꯤ ꯑꯩꯈꯣꯏ ꯍꯌꯦꯡꯁꯤ ꯄꯣꯠꯁꯤ ꯈꯔ ꯂꯧꯅꯕ ꯂꯥꯛꯀꯦꯅ ꯇꯧꯕꯅꯤ ꯑꯗꯣ ꯗꯨꯀꯥꯟꯗꯣ ꯍꯥꯏꯔꯤ ꯃꯇꯝꯁꯤꯗ ꯑꯗꯨꯝ ꯍꯥꯡꯕꯤꯔꯝꯃꯣ ꯀꯣꯔꯐꯨꯅ ꯀꯌꯥ ꯄꯤ ꯀꯣꯔꯐꯨꯅ ꯀꯌꯥ ꯄꯤꯕ ꯖꯥꯠꯅꯣ ꯑꯣ ꯑꯗꯒꯤ ꯁꯅꯥꯕꯨꯟꯒꯗꯤ ꯑꯗꯩ ꯔꯣꯒꯣꯟꯒ ꯔꯣꯒꯣꯟꯒꯨꯝꯕꯁꯤꯅ ꯀꯌꯥ ꯄꯤꯔꯤ ꯖꯥꯠꯅꯣ ꯈꯔ ꯆꯥꯎꯕꯗꯣ ꯎꯝ ꯕꯥꯇꯤꯟꯗꯤ ꯎꯝ ꯑꯗꯩ ꯒꯤꯂꯥꯁꯒꯨꯝꯕ ꯆꯥꯃꯁꯒꯨꯝꯕꯗꯤ ꯀꯌꯥ ꯀꯌꯥ ꯁꯥꯏ ꯔꯦꯠꯇꯣ ꯎꯝ ꯑꯣ ꯑꯗꯨ ꯑꯩꯈꯣꯏ ꯍꯥꯏꯔꯤꯕ ꯃꯇꯝꯗꯨꯗ ꯍꯥꯡꯕꯤꯔꯝꯃꯣ ꯑꯩꯈꯣꯏꯁꯤ ꯍꯌꯦꯡꯁꯤ ꯂꯥꯛꯀꯦꯅ ꯇꯧꯔꯤ ꯀꯨꯀꯔꯒꯨꯝꯕꯗꯤ ꯀꯌꯥ ꯄꯤ ꯔꯥꯏꯁ ꯀꯨꯀꯔ ꯑꯩꯈꯣꯏꯒꯤ ꯄ꯭ꯔꯦꯁꯔ ꯀꯨꯀꯔꯗꯣ ꯑꯆꯧꯕ ꯑꯩꯈꯣꯏꯒꯤ ꯀꯦꯖꯤ ꯑꯅꯤꯃꯨꯛꯀꯤ ꯀꯦꯖꯤ ꯑꯅꯤꯃꯨꯛꯀꯤꯗꯨ ꯀꯌꯥ ꯄꯤꯔꯤ ꯖꯥꯠꯅꯣ ꯂꯤꯇꯔ ꯇꯔꯦꯠꯀꯤꯗꯣ ꯎꯝ ꯈꯥꯡꯒꯨꯝꯕꯗꯤ ꯈꯥꯡ ꯈꯔ ꯃꯌꯥꯏ ꯑꯣꯏꯅ ꯁꯤꯜꯚꯔꯒꯤ ꯑꯍꯩꯕꯗꯣ ꯑꯗꯨꯒ ꯀꯌꯥ ꯄꯤꯔꯤ ꯖꯥꯠꯅꯣ ꯑꯗꯩꯒꯤ ꯑꯩꯈꯣꯏꯒꯤ ꯀꯞꯀꯨꯝꯕ ꯑꯩꯈꯣꯏꯒꯤ ꯏꯁꯤꯡ ꯊꯛꯅꯕꯒꯤ ꯃꯅꯥ ꯄꯥꯟꯕꯗꯣ ꯑ ꯑꯗꯨꯝꯕꯗꯣ ꯀꯌꯥ ꯄꯤꯔꯤ ꯖꯥꯠꯅꯣ ꯑꯗꯒꯤ ꯑꯗꯒꯤ ꯁꯤꯜꯚꯔꯒꯤ ꯈꯨꯗꯦꯡ ꯑꯍꯩꯕꯗꯣ ꯑꯗꯨꯝꯕꯗꯣ ꯀꯌꯥ ꯄꯤꯔꯤ ꯖꯥꯠꯅꯣ ꯃꯥꯒꯤ ꯑꯄꯥꯕ ꯑꯊꯥꯕ ꯂꯩꯗꯅ ꯀ꯭ꯋꯥꯂꯤꯇꯤ ꯈꯦꯅꯕ ꯂꯩꯗꯅ ꯑꯗꯨ ꯈꯤꯇꯪ ꯊꯥꯕꯗꯣ ꯑꯗꯩ ꯁꯤꯜꯚꯔꯒꯤ ꯕꯥꯇꯤꯟꯒꯨꯝꯕꯗꯤ ꯀꯌꯥ ꯄꯤ ꯎꯝ ꯎꯝ ꯑꯗꯒꯤ ꯑꯩꯈꯣꯏꯒꯤ ꯀꯔꯤ ꯏꯁꯤꯡ ꯗꯦꯛꯆꯥꯎ ꯑꯆꯧꯕꯗꯣ ꯑꯩꯈꯣꯏꯒꯤ ꯀꯩꯅꯣꯗꯣ ꯂꯤꯇꯔ ꯆꯥꯃꯃꯨꯛ ꯆꯟꯕꯗꯣ ꯑꯩꯈꯣꯏꯒꯤ ꯈꯔꯨꯡꯗꯣ ꯑꯗꯨꯝꯕꯗꯨꯗꯤ ꯀꯌꯥ ꯄꯤꯔꯤ ꯖꯥꯠꯅꯣ ꯁꯤꯜꯚꯔꯒꯤ ꯈꯔꯨꯡ ꯑꯆꯧꯕꯗꯣ ꯎꯝ ꯑꯗꯩ ꯑꯩꯈꯣꯏ ꯆꯦꯒꯞꯀꯨꯝꯕ ꯃꯩꯆꯞꯀꯨꯝꯕ ꯂꯩꯗꯅ ꯑꯗꯨꯝꯕꯁꯤ ꯀꯌꯥ ꯄꯤ ꯍꯧꯖꯤꯛ ꯎꯝ ꯑꯗꯨ ꯄꯨꯟꯅ ꯂꯧꯕꯅꯤꯅ ꯈꯤꯇꯪꯗꯤ ꯌꯦꯡꯕꯤꯕ ꯌꯥꯔꯣꯏꯗ꯭ꯔꯣ ꯑꯗꯒꯤ ꯈꯨꯖꯥꯏꯒꯨꯝꯕꯗꯤ ꯈꯨꯖꯥꯏꯗꯨ ꯗ꯭ꯔꯖꯟꯗ ꯀꯌꯥ ꯁꯥꯕ ꯖꯥꯠꯅꯣ ꯎꯝ ꯅꯣꯏꯁꯦ ꯈꯔ ꯆꯦꯈꯥꯏꯕꯒꯨꯝꯕ ꯌꯥꯎꯋꯤꯅꯦ ꯈꯤꯇꯪ ꯐꯕ ꯋꯥꯠꯂꯤꯅꯦ ꯅꯣꯏꯁꯦ ꯎꯝ ꯑꯗꯣ ꯀꯔꯤꯒꯨꯝꯕ ꯑꯩꯈꯣꯏꯒꯤ ꯆꯥ ꯒꯤꯂꯥꯁꯀꯨꯝꯕꯁꯤ ꯁꯤ ꯗ꯭ꯔꯖꯟꯗ ꯀꯌꯥ ꯁꯥꯕ ꯖꯥꯠꯅꯣ ꯎꯝ ꯑꯗꯨ ꯄ꯭ꯂꯥꯁꯇꯤꯛꯀꯤ ꯅꯠꯇꯕ ꯏꯁꯇꯤꯜꯒꯤꯗꯨꯅ ꯀꯌꯥ ꯁꯥꯕ ꯖꯥꯠꯅꯣ ꯗ꯭ꯔꯖꯟꯗ ꯎꯝ ꯑꯗꯒꯤ ꯑꯩꯈꯣꯏꯒꯤ ꯏꯁꯤꯡ ꯁꯦꯟꯇꯦꯛꯁꯇ ꯀꯟꯅꯕꯒꯤ ꯑꯩꯈꯣꯏꯒꯤ ꯄ꯭ꯂꯥꯁꯇꯤꯛꯀꯤ ꯑꯩꯈꯣꯏꯒꯤ ꯃꯆꯩ ꯄꯥꯟꯕꯗꯣ ꯑꯗꯨꯁꯤꯡꯗꯨꯅ ꯀꯌꯥ ꯄꯤꯕ ꯖꯥꯠꯅꯣ ꯑꯗꯨ ꯃꯔꯤ ꯃꯉꯥ ꯂꯧꯔꯗꯤ ꯈꯤꯇꯪ ꯇꯥꯕꯤꯕ ꯌꯥꯔꯣꯏꯗ꯭ꯔꯣ ꯎꯝ ꯑꯗꯒꯤ ꯑꯩꯈꯣꯏꯒꯤ ꯃꯄꯥꯜ ꯂꯨꯛꯄꯥꯜ ꯊꯣꯛꯄꯗ ꯑꯩꯈꯣꯏꯒꯤ ꯄꯨꯅꯉꯥꯏꯒꯤ ꯅꯝꯕꯔ ꯋꯥꯟ ꯇꯨ ꯇꯧꯕꯗ ꯄꯨꯅꯉꯥꯏꯒꯤ ꯑꯩꯈꯣꯏꯒꯤ ꯕꯣꯗꯥꯅꯥꯀꯔ ꯍꯥꯏꯕꯗꯣ ꯑꯗꯨꯝꯕꯗꯨ ꯀꯌꯥ ꯄꯤꯕ ꯖꯥꯠꯅꯣ ꯑꯩꯈꯣꯏ ꯃꯆꯩ ꯄꯥꯟꯕ ꯎꯝ ꯑꯗꯨ ꯍꯣꯏ ꯈꯔ ꯈꯔ ꯌꯦꯡꯉ ꯍꯦꯛ ꯄꯤꯕꯤꯌꯣ ꯅꯣꯏ ꯄꯣꯠꯇꯨ ꯈꯔ ꯈꯔ ꯐꯕ ꯈꯜꯂꯒ ꯑꯗꯨ ꯆꯦꯈꯥꯏꯔꯛꯄ ꯌꯥꯎꯏꯕ ꯑꯗꯨ ꯈꯤꯇꯪ ꯀ꯭ꯋꯥꯂꯤꯇꯤ ꯈꯤꯇꯪ ꯐꯕꯗꯣ ꯎꯝ ꯑꯗꯒꯤ ꯑꯩꯈꯣꯏꯒꯤ ꯏꯁꯇꯣꯞꯀꯨꯝꯕꯗꯨꯗꯤ ꯊꯝꯕ꯭ꯔ ꯏꯁꯇꯣꯛ ꯑꯩꯈꯣꯏꯒꯤ ꯒ꯭ꯌꯥꯁꯀꯤ ꯏꯁꯇꯣꯞꯀꯗꯣ ꯑꯗꯨ ꯏꯁꯇꯣꯞꯇꯨ ꯑꯗꯨ ꯂꯨꯄꯥ ꯀꯌꯥꯒꯨꯝꯕꯗꯤ ꯁꯥꯏ ꯑꯗꯨꯗꯤ ꯑꯗꯣ ꯈꯔ ꯇꯥꯕ ꯌꯥꯔꯣꯏꯗ꯭ꯔꯣ ꯑꯗꯨ ꯅꯪ ꯏꯁꯇꯣꯞꯇꯨ ꯑꯗꯨꯗꯒꯤ ꯍꯦꯟꯅ ꯍꯣꯡꯕꯗꯤ ꯂꯩꯇ꯭ꯔꯕ ꯖꯥꯠꯂꯣ ꯈꯤꯇꯪ ꯑꯩꯈꯣꯏ ꯑꯍꯣꯡꯕ ꯄꯥꯝꯃꯦ ꯎꯝ ꯑꯗꯨꯝ ꯑꯗꯣ ꯑꯩꯈꯣꯏ ꯅꯣꯡꯃ ꯄꯨꯟꯅ ꯄꯣꯠ ꯆꯩꯗꯣ ꯂꯧꯔꯒꯦ ꯑꯗꯨ ꯅꯣꯏ ꯃꯃꯜꯁꯨ ꯈꯔ ꯑꯗꯨꯝ ꯌꯦꯡꯕꯤꯌꯨ ꯄꯨꯈꯝꯗꯤ ꯑꯩꯈꯣꯏꯒꯤ ꯏꯁꯇꯤꯜꯒꯤꯗꯣ ꯄꯨꯈꯝꯗꯤ ꯗ꯭ꯔꯖꯟꯗ ꯀꯌꯥ ꯁꯥꯕ ꯖꯥꯠꯅꯣ ꯑꯗꯩ ꯌꯦꯟꯁꯥꯡ ꯇꯦꯡꯀꯣꯠꯀꯨꯝꯕꯗꯤ ꯑꯧ ꯗ꯭ꯔꯖꯟ ꯑꯣꯏ ꯂꯧꯒꯦ ꯑꯣ ꯑꯣ ꯈꯏꯇꯪ ꯐꯕꯗ ꯍꯥꯏꯔꯛꯎꯅꯦ ꯃꯃꯜꯗꯨ ꯈꯤꯇꯪ ꯄꯣꯠꯇꯨ ꯑꯩꯈꯣꯏꯁꯨ ꯈꯤꯇꯪ ꯑꯐꯕꯗꯨ ꯈꯜꯂꯒ ꯂꯧꯅꯤꯡꯉꯦꯕ ꯑꯣ ꯑꯗꯩꯒꯤ ꯄ꯭ꯂꯦꯠꯀꯨꯝꯕ ꯑꯩꯈꯣꯏꯒꯤ ꯀꯩꯅꯣ ꯍꯥꯏꯗꯤ ꯑꯆꯥ ꯑꯊꯛ ꯑꯩꯈꯣꯏꯒꯤ ꯆꯧꯒꯨꯝꯕ ꯀꯔꯤꯒꯨꯝꯕ ꯉꯩꯍꯥꯛ ꯑꯃ ꯀꯔꯤ ꯑꯃ ꯄꯨꯊꯣꯛꯑꯒ ꯆꯥ ꯌꯥꯕ ꯑꯗꯒꯤ ꯌꯦꯟꯁꯥꯡ ꯑꯩꯈꯣꯏꯒꯤ ꯀꯥꯡꯍꯉꯧꯒꯨꯝꯕ ꯀꯩꯒꯨꯝꯕ ꯍꯥꯞꯄ ꯌꯥꯕ ꯑꯗꯨꯝꯕ ꯄ꯭ꯂꯦꯠꯇꯨꯗꯤ ꯗ꯭ꯔꯖꯟꯗ ꯀꯌꯥ ꯁꯥꯏ ꯑꯗꯨꯗꯤ ꯎꯝ ꯑꯗꯨꯗꯤ ꯍꯣꯏ ꯐꯔꯦ ꯑꯗꯨꯗꯤ ꯍꯌꯦꯡ ꯑꯩꯈꯣꯏ ꯂꯥꯛꯑꯝꯗꯥꯏꯗ ꯐꯣꯟ ꯇꯧꯖꯔꯛꯑꯒꯦ ꯑꯗꯣ ꯍꯥꯏꯔꯤꯕ ꯃꯇꯝꯗꯨꯗ ꯑꯗꯨꯝ ꯀꯥꯕꯤꯔꯛꯑꯣ ꯑꯩꯈꯣꯏ ꯂꯥꯛꯅꯅꯕ ꯇꯧꯒꯦ ꯎꯝ ꯑꯗꯨ ꯄꯣꯠꯇꯤ ꯁꯨꯅꯅꯕꯗꯤ ꯍꯥꯏꯔꯤꯕ ꯄꯣꯠꯁꯤꯡꯁꯦ ꯂꯣꯏꯅ ꯁꯨꯅꯅꯕꯗ ꯂꯩꯕ ꯖꯥꯠꯂ ꯑꯣ ꯑꯗꯨꯗꯤ ꯐꯔꯦ ꯐꯔꯦ ꯑꯗꯨꯗꯤ ꯊꯝꯃꯒꯦ ꯑꯩꯈꯣꯏ ꯂꯥꯛꯑꯝꯗꯥꯏꯗ ꯍꯥꯏꯖꯔꯛꯑꯒꯦ ꯊꯝꯃꯒꯦ ꯐꯣꯟ ꯇꯧꯔꯛꯑꯒꯦꯕꯀꯣ